ꯃꯇꯝꯁꯤꯒꯤ ꯔꯥꯁꯅꯤꯇꯤꯒꯤ ꯗꯣꯜ ꯑꯣꯏꯅ ꯍꯥꯏꯔꯕꯗ ꯕꯤꯖꯤꯄꯤꯅꯤ ꯕꯤꯖꯤꯄꯤꯒꯤ ꯂꯨꯆꯤꯡꯕ ꯑꯣꯏꯅ ꯂꯩꯔꯤꯕ ꯑꯩꯈꯣꯏꯒꯤ ꯁꯤ ꯑꯦꯝ ꯕꯤꯔꯦꯟ ꯃꯍꯥꯛꯀꯤ ꯑꯠ ꯇꯣꯉꯥꯟ ꯇꯣꯉꯥꯟꯕ ꯑꯦꯖꯦꯟꯗꯥ ꯀꯌꯥ ꯑꯃ ꯊꯋꯣꯡ ꯀꯌꯥ ꯑꯃ ꯃꯈꯣꯏꯅ ꯊꯝꯕꯤꯈꯤ ꯏꯔꯝ ꯅꯥꯂꯥ ꯁꯦꯡꯗꯣꯛꯄ ꯑꯃꯗꯤ ꯂꯝ ꯇꯨ ꯆꯥꯎꯈꯠꯅꯕꯒꯤ ꯊꯋꯣꯡ ꯀꯌꯥ ꯑꯃ ꯄꯥꯏꯈꯠꯅꯕ ꯑꯁꯥ ꯀꯌꯥ ꯑꯃ ꯊꯝꯕꯤꯈꯤ ꯑꯗꯨꯕꯨ ꯍꯧꯖꯤꯛꯕꯧꯒꯤ ꯑꯣꯏꯅꯗꯤ ꯊꯕꯛ ꯑꯣꯏꯅ ꯄꯥꯡꯊꯣꯛꯄ ꯀꯌꯥ ꯊ ꯎꯖꯗ꯭ꯔꯤ